ꯑꯩꯈꯣꯏ ꯀꯜꯆꯔꯒꯤ ꯃꯇꯨꯏꯟꯅ ꯀꯥꯅꯕ ꯑꯥꯔꯠ ꯑꯃꯁꯨꯡ ꯀ꯭ꯔꯥꯐ ꯀ꯭ꯂꯣꯠ ꯃꯦꯇꯔꯤꯌꯜꯁ ꯈꯔꯗꯨꯗꯤ ꯕꯥꯁꯀꯦꯠ ꯂꯩ ꯕꯥꯁꯀꯦꯠꯁꯨ ꯃꯈꯜ ꯇꯣꯉꯥꯟ ꯇꯣꯉꯥꯟꯅ ꯂꯩ ꯑꯗꯨꯒ ꯄꯨꯈꯝ ꯄꯨꯈꯝꯁꯨ ꯂꯩ ꯑꯗꯨꯒ ꯍꯧꯖꯤꯛ ꯑꯩꯈꯣꯏꯅ ꯁꯥꯕ ꯐꯤꯒꯨꯝꯕ ꯂꯩ ꯐꯤꯅꯦ ꯅꯨꯄꯤꯒꯤ ꯍꯥꯏꯒꯦ ꯍꯥꯏꯔꯒ ꯐꯅꯦꯛ ꯂꯩ ꯐꯤ ꯂꯩ ꯑꯗꯨꯒ ꯅꯨꯄꯥꯒꯤ ꯍꯥꯏꯔꯗꯤ ꯐꯤ ꯂꯩ ꯐꯨꯔꯤꯠ ꯂꯩ ꯅꯦꯛ ꯇꯥꯏ ꯂꯩ ꯑꯗꯨꯃꯥꯏꯅ ꯑꯩꯈꯣꯏ ꯀꯜꯆꯔꯦꯜꯒꯤ ꯃꯇꯨꯟꯏꯟꯅ ꯃꯁꯥ ꯃꯁꯥꯒꯤ ꯐꯤ ꯐꯤꯔꯣꯜ ꯂꯣꯏꯅ ꯑꯗꯨꯃꯥꯏꯅ ꯁꯥꯕ ꯌꯥꯝ ꯂꯩ